ꯕꯥꯏ ꯀꯥꯏ ꯂꯩꯒꯦ ꯂꯥꯛꯑꯣ ꯑꯩ ꯉꯔꯥꯡ ꯅꯍꯥꯟ ꯅꯉꯣꯟꯗ ꯐꯨꯔꯤꯠ ꯑꯃ ꯎꯠꯄꯗꯣ ꯑꯗꯨ ꯐꯨꯔꯤꯠꯇꯣ ꯅꯍꯥꯟꯗꯤ ꯄ꯭ꯔꯥꯏꯖ ꯇꯥꯡꯍꯧꯋꯤꯗꯅ ꯂꯨꯄꯥ ꯆꯥꯇ꯭ꯔꯦꯠ ꯑꯗꯨꯃꯥꯏ ꯂꯩꯍꯧꯋꯤ ꯑꯗꯣ ꯑꯩꯅ ꯉꯁꯤ ꯌꯦꯡꯉꯦ ꯅꯍꯥꯟ ꯌꯦꯉꯛꯑꯦ ꯑꯗꯣ ꯌꯦꯡꯕ ꯀꯥꯟꯗ ꯄ꯭ꯔꯥꯏꯖꯇꯨ ꯍꯧꯖꯤꯛ

ꯑꯣ ꯂꯥꯛꯑꯣ ꯑꯗꯨ ꯑꯣꯏꯗꯤ ꯌꯨꯝꯗ ꯑꯩ ꯉꯥꯏꯔ ꯂꯩꯔꯝꯃꯒꯦ ꯑꯩꯁꯨ ꯑꯁꯣꯟ ꯆꯠꯇꯣꯏꯅꯤ